ꯃꯌꯥꯝꯅ ꯈꯪꯕꯤꯗꯕꯅꯦ ꯑꯗꯨ ꯃꯌꯥꯝ ꯁꯤ ꯈꯪꯍꯟꯒꯦ ꯍꯥꯏꯔꯒꯗꯤ ꯑꯍꯥꯟꯕꯗ ꯂꯝꯕꯤꯁꯦ ꯐꯖꯅ ꯁꯦꯝꯕꯤꯕ ꯂꯝꯕꯤꯁꯦ ꯀꯣꯏꯂꯥ ꯃꯔꯝ ꯆꯥꯅ ꯊꯥꯕꯤꯕ ꯑꯗꯨꯒ ꯏꯁꯇꯔꯤꯠ ꯂꯦꯝꯁꯦ ꯃꯔꯝ ꯆꯥꯅ ꯊꯥꯟꯕꯤꯕꯁꯨ ꯗꯔꯀꯥꯔ ꯑꯣꯏ ꯑꯗꯣ ꯂꯝꯕꯤ ꯃꯔꯝ ꯆꯥꯔꯒꯗꯤ ꯂꯩꯐꯝ ꯃꯔꯝ ꯆꯥꯔꯒꯗꯤ ꯇꯨꯔꯤꯁ ꯁꯤꯡꯁꯦ ꯍꯦꯟꯒꯠꯂꯛꯇꯣꯏꯅꯦ ꯍꯧꯖꯤꯛ ꯂꯥꯛꯂꯤꯕ ꯁꯤꯗꯒꯤ ꯍꯦꯟꯅ ꯁꯨꯝ ꯍꯦꯟꯒꯠꯂꯛꯇꯣꯏꯅꯦꯅ ꯈꯜꯂꯦ ꯑꯩꯅ ꯑꯗꯨꯅ ꯑꯩꯈꯣꯏꯒꯤ ꯆꯤꯡꯒꯤ ꯂꯝꯕꯤꯗ

ꯁꯣꯏꯗꯅꯃꯛꯀꯤ ꯁꯨꯡꯁꯣꯏ ꯁꯣꯏꯗꯅ ꯅꯨꯡꯉꯥꯏꯒꯅꯤ ꯂꯥꯛꯄ ꯃꯤ ꯃꯁꯤꯡꯁꯨ ꯍꯦꯟꯒꯠꯀꯅꯤ ꯍꯥꯏꯅ ꯈꯜꯂꯤ ꯑꯩꯒꯤ ꯋꯥꯈꯜꯗ